ꯍꯂꯣ ꯏꯁꯤꯡ ꯀꯧꯕꯤꯕꯁꯤꯕꯨ ꯁꯣꯝꯒꯤꯔꯣ ꯑꯣ ꯀꯗꯥꯏ ꯖꯒꯥ ꯑꯣꯏꯗꯣꯏꯅꯣ ꯃꯐꯝꯗꯣ ꯐꯖꯅ ꯑꯝꯇ ꯍꯥꯏꯕꯤꯔꯛꯑꯣ ꯑꯣ ꯑꯣꯏꯅꯥꯝ ꯑꯋꯥꯡꯀꯥꯏ ꯀꯣꯂꯦꯖ ꯂꯩꯕ ꯑꯗꯨꯏ ꯃꯅꯥꯛ ꯑꯣꯏꯗꯣꯏꯔ ꯅꯠꯇ꯭ꯔꯒꯅ ꯀꯗꯥꯏ ꯖꯒꯥ ꯑꯣꯏꯗꯣꯏꯅꯣ ꯍꯥꯏꯗꯤ ꯑꯣ ꯑꯗꯨꯗꯤ ꯑꯩ ꯊꯧꯖꯟꯖꯔꯛꯑꯒꯦ ꯉꯥꯏꯕꯤꯔꯝꯃꯣ ꯀꯣꯟꯊꯣꯡꯗ ꯍꯥꯏꯗꯤ ꯌꯨꯝꯗꯣ ꯃꯁꯛ ꯈꯪꯗꯕꯅꯤꯅ ꯄꯩꯁꯥꯁꯦ ꯍꯧꯖꯤꯛꯁꯦ ꯂꯤꯇꯔꯗ ꯂꯤꯇꯔ ꯆꯃꯉꯥꯗ ꯆꯅꯤ ꯑꯗꯨꯃꯥꯏꯅ ꯆꯠꯂꯤ ꯍꯣꯏ ꯇꯧꯖꯔꯒꯦ ꯑꯩꯁꯨ ꯏꯁꯤꯡꯁꯦ ꯀꯟꯅ ꯁꯤꯟꯇꯦꯛꯁꯦ ꯀꯟꯅ ꯇꯦꯡꯏ ꯑꯇꯩ ꯑꯍꯦꯟꯕ ꯑꯗꯨꯝ ꯂꯧꯕ ꯌꯥꯒꯅꯤ ꯑꯗꯨꯝ ꯍꯦꯟꯅ ꯄꯨꯖꯔꯛꯀꯦ ꯑꯥ ꯂꯥꯛꯑꯀꯥꯟꯗ ꯀꯌꯥꯝ ꯂꯧꯗꯣꯏꯅꯣ ꯍꯪꯕꯤꯔꯣꯅꯦ ꯑꯗꯨꯒ ꯍꯧꯖꯤꯛ ꯑꯗꯨꯝ ꯍꯥꯏꯕꯤꯔꯣꯅꯦ ꯑꯩ ꯉꯥꯏꯍꯥꯛ ꯑꯗꯨꯝ ꯄꯥꯏꯖꯔꯒꯦ ꯌꯨꯝ ꯊꯧꯅꯕꯗ ꯍꯪꯕꯤꯗꯣꯏꯔꯥ ꯍꯪꯉꯛꯑꯣ ꯑꯗꯨꯒ ꯑꯩ ꯏꯁꯤꯡꯗꯣ ꯍꯥꯞꯄꯛꯑꯒꯦ ꯂꯤꯇꯔ ꯆꯃꯉꯥꯃꯨꯛ ꯑꯣ ꯍꯣꯏ ꯍꯦꯟꯖꯔꯛꯑꯒꯦ ꯎꯝ ꯑꯗꯣ ꯉꯥꯏꯍꯥꯛꯇꯤ ꯉꯥꯏꯔꯣ ꯉꯥꯏꯍꯥꯛꯇꯤ ꯉꯥꯏꯕꯤ ꯇꯥꯔꯦ ꯏꯁꯤꯡꯁꯦ ꯑꯩꯁꯨ ꯆꯤꯡꯉꯨ ꯍꯥꯏꯗꯤ ꯂꯧꯕ ꯆꯠꯄꯗꯣ ꯆꯠꯇ ꯉꯥꯏꯔꯤꯕꯅꯤꯅ ꯉꯥꯏꯍꯥꯛꯇꯤ ꯉꯥꯏꯕꯤꯔꯣ ꯑꯥ ꯄꯨꯔꯛꯀꯅꯤꯗ ꯁꯣꯏꯗꯅ ꯑꯗꯨꯝ ꯉꯥꯏꯔꯝꯃꯣ ꯁꯣꯏꯗꯅ ꯑꯗꯨꯝ ꯅꯨꯃꯤꯠ ꯇꯥꯗ꯭ꯔꯤꯉꯩꯗ ꯑꯗꯨꯝ ꯄꯨꯔꯖꯔꯛꯀꯦ ꯌꯥꯅꯤ ꯄꯨꯡꯁꯦ ꯍꯧꯖꯤꯛ ꯄꯨꯡꯁꯦ ꯃꯔꯤ ꯇꯥꯗꯣꯔꯦ ꯃꯔꯤ ꯇꯥꯗ꯭ꯔꯤꯉꯩ ꯃꯉꯥ ꯇꯥꯗ꯭ꯔꯤꯉꯩ ꯑꯗꯨꯝ ꯃꯝꯗ꯭ꯔꯤꯉꯩꯗ ꯂꯥꯛꯑꯒꯦ ꯑꯗꯨꯝ ꯁꯣꯝꯗ ꯏꯁꯤꯡꯗꯣ ꯃꯤ ꯃꯌꯥꯝ ꯀ꯭ꯌꯨꯗꯣ ꯂꯩꯅꯕꯅꯤꯅ ꯆꯤꯡꯅꯕꯗꯣ ꯆꯤꯡꯕꯕꯨꯗꯤ ꯍꯧꯔꯛꯑꯦ ꯁꯤ ꯊꯜꯂꯀꯥꯟꯗ ꯑꯗꯨꯝ ꯂꯥꯛꯑꯒꯦ ꯉꯥꯏꯍꯥꯛꯇꯪꯅꯤ ꯀꯨꯏꯔꯣꯏꯗ ꯑꯩꯅ ꯌꯧꯔ ꯍꯣꯏ ꯂꯥꯛꯄꯒ ꯑꯩ ꯏꯁꯤꯡꯁꯦ ꯆꯤꯡꯕ ꯂꯣꯏꯁꯜꯂꯒ ꯐꯣꯟ ꯇꯧꯔꯛꯑꯒꯦ ꯌꯧꯔꯛꯄꯗ ꯑꯣꯏꯅꯥꯝ ꯀꯣꯂꯦꯖ ꯌꯧꯔꯀꯥꯟꯗ ꯍꯥꯏꯖꯟꯐꯝ ꯌꯧꯔꯀꯥꯟꯗ ꯐꯣꯟꯁꯦ ꯇꯧꯖꯔꯛꯑꯒꯦ ꯑꯧ ꯉꯥꯏꯍꯥꯛꯇꯤ ꯉꯥꯏꯔꯅꯤ ꯑꯗꯣ ꯋꯥꯔꯧꯕꯤꯅꯨ ꯉꯥꯏꯍꯥꯛ ꯉꯥꯏꯕꯒꯤꯗꯤ ꯇꯧꯔꯣꯏꯗ ꯇꯧꯔꯣꯏꯗ ꯑꯗꯨꯗꯤ ꯂꯥꯛꯀꯅꯤ ꯑꯣ ꯉꯥꯏꯍꯥꯛꯇꯤ ꯉꯥꯏꯔꯝꯃꯣ ꯑꯩ ꯑꯗꯨꯝ ꯂꯥꯛꯄꯒ ꯐꯣꯟ ꯇꯧꯖꯔꯛꯑꯒꯦ ꯎꯝ ꯏꯁꯤꯡ ꯂꯧꯗꯧꯕ ꯏꯅꯥꯎꯄꯤꯗꯨꯁꯨ ꯉꯥꯏꯍꯥꯛ ꯉꯥꯏꯍꯜꯂꯝꯃꯣ ꯑ ꯁꯣꯏꯗꯅ ꯂꯥꯛꯆꯒꯅꯤ ꯑꯣ ꯍꯣꯏ ꯑꯥ ꯂꯥꯛꯀꯅꯤ ꯏꯆꯦꯅ ꯑꯗꯨꯝ ꯐꯖꯅ ꯍꯥꯏꯕꯤꯔꯝꯃꯣ ꯑꯩꯗꯨ ꯑꯗꯨꯝ ꯐꯖꯅ ꯂꯥꯛꯆꯒꯦ ꯍꯥꯏꯗꯤ ꯑꯗꯨꯝ ꯁꯣꯏꯗꯅ ꯂꯥꯛꯀꯦ ꯏꯁꯤꯡꯗꯤ ꯊꯟꯗꯣꯔꯕꯅꯤ ꯃꯈꯨꯝ ꯈꯨꯝꯖꯜꯂ ꯈꯣꯠꯆꯜꯂꯒ ꯒꯥꯔꯤ ꯏꯁꯇꯥꯔꯠ ꯇꯧꯔꯒ ꯂꯥꯛꯀꯗꯣꯏꯅꯤ ꯀꯨꯏꯗꯕꯤꯗ ꯑꯗꯨꯝ ꯂꯥꯛꯑꯅꯤ ꯒꯥꯔꯤ ꯊꯧꯖꯜꯂꯛꯀꯥꯟꯗ ꯐꯣꯟ ꯇꯧꯖꯔꯛꯑꯒꯦ ꯊꯝꯃꯒꯦꯀꯣ